ꯑꯩꯅ ꯉꯥꯎꯖꯔꯤꯕ ꯕꯥꯏꯛꯀꯤꯡꯒꯤ ꯃꯥꯂꯦꯝꯗ ꯈ꯭ꯋꯥꯏꯗꯒꯤ ꯆꯥꯎꯕ ꯇ꯭ꯔꯦꯟꯁꯤꯡꯗꯤ ꯂꯦ ꯂꯗꯥꯛ ꯖꯃꯨ ꯀꯁꯃꯤꯔ ꯏꯁꯄꯤꯗꯤ ꯚꯦꯂꯤ ꯍꯤꯃꯥꯆꯜ ꯄ꯭ꯔꯗꯦꯁ ꯃꯅꯥꯂꯤ ꯇꯨꯂꯦ ꯋꯦꯁꯇ꯭ꯔꯟ ꯘꯥꯠ ꯏꯁꯄꯥꯏꯁ ꯔꯨꯠ ꯀꯦꯔꯂꯥ ꯇꯋꯥꯡ ꯑꯔꯨꯅꯥꯆꯜ ꯄ꯭ꯔꯗꯦꯁꯅꯤ ꯑꯔꯨꯅꯥꯆꯜ ꯄ꯭ꯔꯗꯦꯁ ꯇꯋꯥꯡ ꯆꯠꯄ ꯃꯇꯝꯗ ꯌꯥꯝꯅ ꯅꯨꯡꯉꯥꯏꯈꯤ ꯏꯃꯥꯟꯅꯕꯁꯤꯡꯒ ꯏꯟꯖꯣꯏꯃꯦꯟ ꯌꯥꯝꯅ ꯇꯧꯈꯤ ꯇꯋꯥꯡ ꯍꯥꯏꯔꯤꯕ ꯃꯐꯝ ꯑꯁꯤ ꯑꯩꯈꯣꯏꯒꯤ ꯂꯩꯔꯤꯕ ꯃꯣꯔꯦꯒꯤ ꯍꯥꯏꯗꯤ ꯅꯛꯅ ꯎꯕ ꯕꯣꯔꯗꯔ ꯇꯥꯎꯟ ꯕꯔꯃꯥꯒ ꯃꯈꯣꯏꯒꯤ ꯆꯥꯛꯂꯩ ꯐꯤꯔꯩꯒ ꯍꯥꯏꯐꯦꯠ ꯃꯥꯟꯅꯩ ꯑꯗꯨꯅ ꯌꯥꯝꯅ ꯅꯨꯡꯉꯥꯏꯈꯤ ꯆꯥꯕ ꯊꯛꯄ ꯑꯗꯨꯅ ꯀꯣꯏꯕ ꯁꯥꯟꯕꯗ ꯌꯥꯝꯅ ꯅꯨꯡꯉꯥꯏ ꯌꯥꯝꯅ ꯆꯠꯅꯤꯡꯉꯤ ꯃꯅꯥꯂꯤꯁꯨ ꯌꯥꯝꯅ ꯅꯨꯡꯉꯥꯏꯈꯤ ꯃꯅꯥꯂꯤꯗ ꯁꯤꯅꯔꯤ ꯌꯥꯝꯅ ꯐꯖꯩ ꯑꯩꯒꯤ ꯃꯔꯨꯞ ꯃꯄꯥꯡ ꯈꯔꯁꯨ ꯊꯦꯡꯅꯈꯤ ꯃꯣꯔꯦꯗ ꯂꯩꯃꯤꯟꯅꯔꯝꯕ ꯏꯃꯥꯟꯅꯕ ꯈꯔ ꯃꯅꯥꯂꯤꯗ ꯊꯦꯡꯅꯈꯤ ꯃꯈꯣꯏꯒ ꯑꯍꯤꯡ ꯂꯩꯃꯤꯟꯅꯗꯅ ꯆꯥꯃꯤꯟ ꯊꯛꯃꯤꯟꯅꯗꯅ ꯌꯥꯝꯅ ꯅꯨꯡꯉꯥꯏꯅ ꯂꯩꯈꯤ ꯕꯥꯏꯛꯀꯤꯡ ꯆꯠꯄ ꯃꯇꯝꯗ ꯃꯈꯣꯏꯅ ꯃꯇꯦꯡ ꯌꯥꯝ ꯄꯥꯡꯉꯛꯈꯤ ꯀꯌꯥꯒꯤ ꯃꯇꯤꯛ ꯅꯨꯡꯉꯥꯏꯈ꯭ꯔꯦ